ꯑꯍꯥꯟꯕꯗ ꯐꯣꯔꯇꯤꯟ ꯐꯦꯕꯋꯥꯔꯤ ꯇꯨ ꯊꯥꯎꯖꯟ ꯇ꯭ꯋꯦꯟꯇꯤ ꯑꯅꯤꯁꯨꯕ ꯇ꯭ꯋꯦꯟꯇꯤ ꯑꯩꯠ ꯃꯥꯔꯆ ꯇꯨ ꯊꯥꯎꯖꯟ ꯐꯤꯐꯇꯤꯟ ꯑꯍꯨꯝ ꯁꯨꯕꯗ ꯑꯩꯠ ꯖꯅꯋꯥꯔꯤ ꯇꯨ ꯊꯥꯎꯖꯟ ꯇꯨꯌꯦꯜꯐ ꯃꯔꯤ ꯁꯨꯕꯗ ꯁꯦꯚꯦꯟ ꯗꯤꯁꯦꯝꯕꯔ ꯇꯨ ꯊꯥꯎꯖꯟ ꯇꯦꯟ ꯃꯉꯥ ꯁꯨꯕꯗ ꯇ꯭ꯋꯦꯟꯇꯤ ꯇꯨ ꯖꯨꯂꯥꯏ ꯇꯨ ꯊꯥꯎꯖꯟ ꯅꯥꯏꯟ